ꯏꯪꯊꯝ ꯊꯥꯒꯤ ꯃꯇꯝꯗ ꯄꯥꯝꯕꯤꯁꯤꯡꯁꯦ ꯑꯩꯈꯣꯏꯅ ꯌꯦꯡꯁꯤꯟꯕ ꯍꯥꯏꯕꯁꯦ ꯏꯪꯊꯝꯊꯥ ꯃꯇꯝꯗꯗꯤ ꯌꯥꯝꯅ ꯍꯦꯟ ꯀꯥ ꯍꯦꯟꯅ ꯏꯁꯤꯡ ꯆꯥꯏꯕꯒꯤ ꯃꯊꯧ ꯇꯥꯗꯦ ꯇꯉꯥꯏ ꯐꯗ꯭ꯔꯀꯥꯟꯗꯗꯪ ꯄꯥꯝꯕꯤꯗꯨꯅ ꯗ꯭ꯔꯥꯏ ꯑꯣꯏꯁꯤꯜꯂꯕ ꯍꯥꯏꯗꯤ ꯀꯪꯁꯤꯜꯂꯛꯄ ꯀꯥꯟꯗꯇꯪ ꯏꯁꯤꯡ ꯆꯥꯏꯕ ꯑꯗꯨꯒ ꯑꯌꯥꯝꯕ ꯃꯇꯝꯗ ꯀꯥ ꯍꯦꯟꯅ ꯏꯁꯤꯡ ꯆꯥꯏꯁꯤꯟꯕꯤꯗꯕ ꯑꯗꯨꯃꯥꯏꯅ ꯇꯧꯔꯒ ꯌꯦꯡꯁꯤꯟꯕꯤ